ꯑꯩꯅ ꯑꯥꯃꯥꯖꯣꯟꯗꯒꯤ ꯆꯥꯔꯀꯣꯜ ꯁꯣꯞ ꯑꯃ ꯀꯛꯑꯦ ꯄꯩꯁꯥꯅ ꯁꯦꯕꯦꯟꯇꯤꯗ ꯂꯩꯕꯅꯦ ꯌꯥꯝꯅꯁꯨ ꯇꯥꯡꯅꯁꯨ ꯂꯩ ꯑꯗꯨꯕꯨ ꯄꯣꯠꯁꯤ ꯎꯕꯗ ꯄꯩꯁꯥꯗꯨ ꯄꯥꯝꯃꯨꯔꯛꯑꯦ ꯑꯦꯗꯚꯥꯔꯇꯥꯏꯖꯇ ꯌꯨꯇꯨꯕꯔꯁꯤꯡꯅ ꯇꯧꯕꯗ ꯀꯥꯟꯅꯔꯅꯤ ꯈꯜꯂꯗꯨꯅ ꯀꯛꯄꯅꯦ ꯑꯗꯨꯕꯨ ꯑꯩꯒꯤ ꯃꯥꯏꯁꯦ ꯁꯣꯞꯁꯤꯅ ꯁꯣꯛꯍꯜꯂꯦ ꯐꯨꯔꯤ ꯃꯌꯥꯝ ꯊꯣꯛꯍꯜꯂꯛꯇꯨꯅ ꯗꯥꯛ ꯃꯌꯥꯝ ꯇꯥꯔꯦ ꯃꯥꯏꯁꯤ ꯃꯤꯡꯁꯦꯜꯗ ꯌꯦꯡꯕꯗ ꯁꯥꯎꯅꯤꯡꯕ ꯐꯥꯎꯔꯦ ꯁꯣꯞ ꯁꯤꯖꯤꯟꯅꯔꯨꯕꯅ ꯑꯩꯒꯤ ꯃꯥꯏꯁꯦ ꯍꯥꯟꯅꯗꯒꯤ ꯍꯦꯟꯅ ꯃꯨꯁꯤꯜꯂꯛꯄ꯭ꯔꯥ ꯀꯩꯅꯣ ꯇꯧꯋꯤ ꯃꯥꯏꯁꯨ ꯑꯃꯨ ꯑꯃꯨꯕ ꯃꯌꯥꯝ ꯊꯣꯛꯂꯛꯇꯨꯅ ꯍꯥꯟꯅꯗꯒꯤ ꯍꯦꯟꯅ ꯊꯤꯍꯜꯂꯤ ꯃꯔꯝ ꯑꯁꯤꯅ ꯑꯃꯨꯛ ꯍꯟꯅ ꯀꯛꯂꯔꯣꯏ ꯍꯥꯏꯅ ꯈꯜꯂꯤ ꯑꯩꯅꯁꯨ ꯅꯨꯃꯤꯠ ꯈꯔꯅꯤ ꯁꯤꯖꯤꯟꯅꯔꯝꯂꯒ ꯂꯪꯊꯣꯛꯈ꯭ꯔꯦ ꯁꯥꯎꯁꯨ ꯌꯥꯝꯅ ꯁꯥꯎꯅꯤꯡꯉꯤ